ꯉꯁꯤꯗꯒꯤ ꯆꯍꯤ ꯃꯉꯥꯒꯤ ꯃꯃꯥꯡꯗ ꯑꯩꯅ ꯍꯧꯖꯤꯛ ꯄꯥꯏꯖꯔꯤꯕ ꯐꯣꯟ ꯑꯁꯤ ꯂꯩꯖꯈꯤꯕꯅꯦ ꯃꯇꯝꯗꯨꯗ ꯑꯩ ꯄꯩꯁꯁꯨ ꯂꯩꯈꯤꯗꯦ ꯑꯗꯨꯅ ꯏꯃꯥꯗꯒꯤ ꯂꯧꯔꯒ ꯌꯥꯝꯅ ꯍꯣꯡꯕ ꯃꯃꯜ ꯃꯇꯝ ꯈꯔꯈꯛ ꯑꯣꯏꯔꯁꯨ ꯁꯤꯖꯤꯟꯅꯅꯕ ꯌꯔꯒ ꯂꯣꯏꯔꯦ ꯈꯟꯅ ꯐꯣꯟ ꯑꯁꯤ ꯂꯩꯈꯤꯕꯅꯤ ꯑꯗꯣ ꯑꯩ ꯐꯣꯟꯁꯦ ꯍꯧꯖꯤꯛꯐꯥꯎ ꯀꯩꯁꯨꯝ ꯇꯧꯗ꯭ꯔꯤ ꯁꯤꯖꯤꯟꯅꯕꯁꯨ ꯌꯥꯝꯅ ꯅꯨꯡꯉꯥꯏ ꯑꯗꯨꯒ ꯕꯦꯇ꯭ꯔꯤꯁꯨ ꯀꯨꯏꯅ ꯆꯠꯂꯤ ꯌꯥꯝ ꯅꯨꯡꯉꯥꯏ ꯁꯣꯎꯟꯁꯨ ꯌꯥꯝ ꯐꯖꯟꯅ ꯁꯦꯡꯉꯤ ꯑꯩꯁꯦ ꯂꯥꯏꯕꯛ ꯐꯕꯗꯣ ꯂꯥꯏꯕꯛ ꯐꯕ ꯍꯥꯏꯕꯗꯣ ꯌꯥꯕ ꯍꯥꯏꯕꯗꯨꯅꯤ ꯁꯤ ꯐꯣꯟꯁꯤ ꯂꯩꯔꯨꯕꯁꯤ ꯍꯥꯏꯗꯨꯅ ꯃꯁꯤꯒꯤ ꯈꯜꯂꯨꯔꯒꯗꯤ ꯑꯩ ꯋꯥꯈꯂ ꯌꯥꯝ ꯅꯨꯡꯉꯥꯏ ꯕꯖꯥꯔꯗꯒꯤ ꯍꯧꯖꯤꯛꯀꯥꯜ ꯁꯤꯒꯨꯝꯕ ꯐꯣꯟꯁꯤ ꯌꯥꯝꯅ ꯃꯃꯜ ꯇꯥꯡꯈꯠꯂꯛꯈ꯭ꯔꯦ ꯂꯩꯕꯁꯨ ꯄꯥꯛꯅ ꯐꯪꯗ꯭ꯔꯦ